ꯇꯤ ꯕꯤꯗ ꯑꯩꯍꯥꯛꯀꯤ ꯈ꯭ꯋꯥꯏꯗꯒꯤ ꯄꯥꯝꯖꯕ ꯄ꯭ꯔꯣꯒ꯭ꯔꯥꯝ ꯑꯗꯨꯗꯤ ꯏꯝꯄꯦꯛ ꯇꯤ ꯕꯤꯒꯤ ꯃꯅꯨꯡ ꯍꯨꯠꯅ ꯄ꯭ꯔꯣꯒ꯭ꯔꯥꯝꯅꯤ ꯍꯥꯏꯔꯤꯕ ꯄ꯭ꯔꯣꯒ꯭ꯔꯥꯝ ꯑꯁꯤꯗ ꯃꯅꯤꯄꯨꯔꯗ ꯉꯁꯤ ꯉꯁꯤꯃꯛ ꯊꯦꯡꯅꯔꯤꯕ ꯁꯃꯥꯖꯀꯤ ꯑꯣꯏꯕ ꯔꯥꯖꯅꯤꯇꯤꯒꯤ ꯑꯣꯏꯕ ꯑꯃꯁꯨꯡ ꯆꯠꯅ ꯂꯣꯟꯆꯠꯀꯤ ꯑꯣꯏꯕ ꯄ꯭ꯔꯣꯕ꯭ꯂꯦꯝꯁꯤꯡ ꯄꯨꯊꯣꯛꯇꯨꯅ ꯑꯈꯪ ꯑꯍꯩꯁꯤꯡꯅ ꯗꯤꯕꯦꯠ ꯇꯧꯕ ꯑꯃꯁꯨꯡ ꯋꯥꯈꯜ ꯂꯧꯁꯤꯡ ꯍꯦꯟꯅ ꯄꯤꯕꯅ ꯍꯦꯟꯅ ꯄꯤꯕꯅ ꯑꯩꯍꯥꯛꯀꯤ ꯈ꯭ꯋꯥꯏꯗꯒꯤ ꯅꯨꯉꯥꯏꯖꯕ ꯄ꯭ꯔꯣꯒ꯭ꯔꯥꯝ ꯑꯃ ꯑꯗꯨ ꯑꯣꯏꯔꯤ